ꯑꯩꯈꯣꯏꯒꯤ ꯈꯨꯟꯅꯥꯏ ꯑꯁꯤꯗ ꯈꯨꯡꯒꯪꯁꯤꯡꯗ ꯆꯠꯊꯣꯛ ꯆꯁꯤꯟ ꯇꯧꯕꯗ ꯌꯥꯝ ꯈꯨꯗꯣꯡ ꯆꯥꯗꯕ ꯍꯥꯏꯔꯒꯗꯤ ꯂꯝꯕꯤ ꯊꯣꯡ ꯂꯝꯕꯤ ꯊꯣꯡ ꯑꯁꯤ ꯌꯥꯝ ꯐꯖꯟꯅ ꯁꯦꯝꯕꯤꯕ ꯅꯣꯡꯖꯨ ꯅꯨꯡꯁꯥ ꯃꯇꯝꯗ ꯆꯠꯄ ꯌꯥꯅꯕ ꯂꯝꯕꯤꯁꯤꯡꯗ ꯀꯣꯏꯂꯥꯁꯅ ꯆꯤꯡꯕ ꯊꯥꯕꯤꯔꯒꯗꯤ ꯂꯝꯗꯝ ꯑꯁꯤꯗ ꯆꯠꯊꯣꯛ ꯆꯁꯤꯟ ꯀꯩꯅꯣ ꯇꯧꯕꯗ ꯌꯥꯝ ꯈꯨꯗꯣꯡ ꯆꯥꯒꯅꯤꯅ ꯈꯟꯖꯩ